ꯀꯣꯕ꯭ꯔꯥ ꯐꯣꯟꯗꯨ ꯂꯩꯔꯨꯅꯨ ꯐꯠꯇꯕꯅꯤ ꯅꯨꯡꯉꯥꯏꯇꯕꯅꯤ ꯁꯤꯖꯤꯟꯅꯕ ꯎꯝ ꯀꯥꯏꯗꯒꯤ ꯍꯥꯏꯐꯦꯠꯇꯪ ꯀꯩꯅꯣ ꯇꯧꯕꯗ ꯗꯤꯁꯄ꯭ꯂꯦꯒ ꯆꯥꯛꯑꯦ ꯎꯝ ꯍꯥꯏꯗꯤ ꯈꯤꯇꯪ ꯃꯥꯏ ꯀꯩꯅꯣꯗꯣ ꯌꯥꯝ ꯁꯣꯟꯕ꯭ꯔꯥ ꯈꯪꯗꯦꯕ ꯐꯠꯇꯦꯕ ꯌꯥꯝ ꯅꯨꯡꯉꯥꯏꯑꯅ ꯂꯩꯔꯨꯔꯒ ꯑꯐꯠꯇꯕ ꯑꯣꯏ ꯂꯩꯔꯝꯃꯦ ꯐꯣꯟꯅꯦꯅ ꯄꯩꯁꯥꯅ ꯑꯥ ꯌꯧꯈꯩ ꯂꯩꯔꯒ ꯐꯠꯇꯦ ꯎꯝ

ꯎꯝ ꯃꯃꯥꯏꯗꯣ ꯆꯥꯛꯈꯤꯕ ꯋꯥꯅꯤꯗ ꯊꯨꯅ ꯎꯝ ꯆꯍꯤ ꯆꯍꯤ ꯅꯠꯇꯦꯗ ꯊꯥ ꯑꯅꯤ ꯑꯍꯨꯝꯃꯨꯛꯇꯪ ꯑꯣꯏꯔꯝꯅꯤ ꯆꯠꯂꯝꯕ ꯎꯝ ꯎꯝ ꯍꯣꯏ ꯍꯦꯡ ꯆꯠꯄꯗꯧꯅ ꯇꯧꯔꯛꯄꯅꯦꯃꯤ ꯐꯣꯟꯁꯤꯁꯨ ꯊꯨꯅ ꯁꯥꯒꯠꯄ ꯍꯥꯏ ꯇꯥꯔꯦꯅꯦ ꯅꯨꯡꯉꯥꯏꯇꯕ ꯎꯝ ꯍꯣꯏ ꯎꯝ

ꯑꯁ ꯍꯧꯖꯤꯛꯀꯥꯟ ꯄꯣꯠꯇꯕꯨ ꯀꯔꯤ ꯑꯐꯕ ꯂꯩꯒꯦ ꯐꯠꯇꯕꯅꯦ ꯀꯣꯕ꯭ꯔꯥ ꯍꯥꯏꯔꯤ ꯐꯣꯟꯗꯣ ꯑꯥ ꯃꯃꯤꯡꯀꯥꯗꯤ ꯏꯁ ꯀꯣꯕ꯭ꯔꯥ ꯀꯥꯏꯅ ꯌꯥꯝꯅ ꯐꯕꯩ ꯇꯥꯏꯞꯇ ꯐꯠꯇꯕꯅꯤ ꯃꯨꯠꯄꯨ ꯃꯨꯠꯂꯝꯃꯅꯤ ꯇꯥꯟ ꯆꯥꯗ꯭ꯔꯗꯤ ꯑꯐꯕ ꯀꯩꯅꯣ ꯀꯝꯄꯅꯤ ꯅꯠꯇꯕꯅꯤꯅ ꯎꯝ ꯂꯩꯔꯨꯕꯗ ꯂꯩꯔꯨꯕ ꯏꯀꯨꯏ ꯀꯨꯏꯗꯅꯤꯅꯦ ꯃꯃꯥꯏ ꯗꯤꯁꯄ꯭ꯂꯦꯗꯣ ꯆꯥꯛꯈ꯭ꯔꯤꯗꯣ ꯑꯗꯨ ꯐꯣꯟꯗꯣ ꯑꯐꯕ ꯑꯣꯏꯕꯩꯔꯣ ꯐꯠꯇꯕꯩ ꯅꯠꯇ꯭ꯔꯥ ꯑꯗꯣ ꯃꯥꯅꯤ ꯂꯩꯔꯣꯏꯗꯧꯅꯤ ꯑꯐꯠꯇꯕꯁꯤꯗꯤ ꯐꯠꯇꯕ ꯄꯣꯠ ꯎꯝ ꯐꯠꯇꯕꯅꯤ ꯐꯠꯇꯕꯅꯤ ꯂꯩꯔꯨꯅꯨ ꯍꯣꯏ ꯍꯣꯏ